ꯑꯩꯈꯣꯏꯒꯤꯗ ꯚꯦꯇꯤꯅꯔꯤ ꯗꯣꯛꯇꯔ ꯂꯩꯇꯦ ꯑꯩꯈꯣꯏꯒꯤ ꯚꯤꯂꯦꯖꯁꯦ ꯈꯨꯡꯒꯪ ꯑꯣꯏꯕꯅꯤꯅ ꯔꯤꯃꯨꯠ ꯑꯔꯤꯌꯥ ꯑꯣꯏꯕꯅꯤꯅ ꯚꯦꯇꯤꯅꯔꯤ ꯗꯣꯛꯇꯔꯁꯨ ꯂꯩꯇꯦ ꯑꯗꯨꯕꯨ ꯗꯣꯛꯇꯔ ꯂꯩꯕ ꯃꯐꯝꯗꯗꯤ ꯑꯩꯈꯣꯏꯅ ꯀꯔꯤ ꯇꯧꯋꯤ ꯍꯥꯏꯕ ꯃꯇꯝꯗ ꯃꯐꯝ ꯑꯔꯤꯌꯥꯗꯨꯗ ꯑꯩꯈꯣꯏ ꯁꯥ ꯁꯟ ꯌꯣꯛꯀꯗꯧꯔꯤꯕ ꯃꯐꯝ ꯑꯔꯤꯌꯥꯗꯨꯗ ꯅꯤꯠ ꯑꯦꯟ ꯀ꯭ꯂꯤꯟꯗ ꯐꯖꯅ ꯊꯝꯕꯤꯒꯅꯤ ꯑꯗꯨꯒ ꯗꯣꯛꯇꯔꯁꯤꯡꯅ ꯆꯦꯀꯨꯞ ꯇꯧꯍꯜꯂꯒ ꯑꯩꯈꯣꯏꯒꯤ ꯁꯥ ꯁꯟꯁꯤꯡꯗꯨꯕꯨ ꯑꯩꯈꯣꯏꯅ ꯄ꯭ꯔꯗꯛꯁ ꯇꯧꯅꯉꯥꯏ ꯄ꯭ꯔꯗꯛꯁꯟ ꯇꯧꯅꯉꯥꯏꯒꯤ ꯍꯥꯏꯕꯗꯤ ꯄꯨꯊꯣꯛꯀꯗꯧꯔꯤꯕ ꯍꯦꯟꯅ ꯄꯣꯄꯨꯂꯦꯁꯟꯗꯨ ꯄꯨꯊꯣꯛꯑꯒ ꯑꯩꯈꯣꯏꯅ ꯃꯤꯜꯗꯅꯤ ꯈꯪꯗꯦ ꯁꯪꯒꯣꯝꯗꯅꯤ ꯈꯪꯗꯦ ꯄꯣꯊꯣꯛꯇꯣ ꯄꯨꯊꯣꯛꯑꯒ ꯑꯩꯈꯣꯏꯅ ꯗꯣꯛꯇꯔꯗ ꯅꯤꯠ ꯑꯦꯟ ꯀ꯭ꯂꯤꯟꯗ ꯌꯦꯡꯍꯟꯕꯤꯔꯒ ꯐꯖꯅ ꯂꯨ ꯅꯥꯟꯅ ꯊꯝꯕꯤꯔꯒ ꯑꯩꯈꯣꯏꯒꯤ ꯑꯀꯣꯏꯕꯗꯨ ꯊꯝꯒꯅꯤ ꯑꯗꯨꯕꯨ ꯃꯃꯥꯡ ꯆꯍꯤꯗ ꯑꯩꯅ ꯁꯟ ꯑꯅꯤ ꯌꯣꯟꯈꯤ ꯃꯆꯥ ꯑꯅꯤ ꯌꯣꯟꯈꯤ ꯄ꯭ꯔꯣꯐꯤꯠꯅ ꯁꯟ ꯑꯅꯤꯗꯨꯒꯤ ꯂꯤꯁꯤꯡ ꯁꯚꯦꯟ ꯁꯚꯦꯟꯇꯤ ꯊꯥꯎꯖꯟꯗ ꯌꯣꯟꯈꯤ ꯑꯗꯨꯒ ꯂꯥꯏꯌꯦꯡꯕꯗꯅ ꯁꯟꯗꯣ ꯅꯥꯔꯛꯇꯅ ꯂꯩꯔꯦ ꯅꯥꯔꯛꯄꯗꯨꯗ ꯑꯩꯅ ꯄꯩꯁꯥ ꯈꯔ ꯈꯣꯔꯁꯥ ꯈꯔ ꯇꯧꯋꯤ ꯑꯗꯨꯅ ꯂꯨꯄꯥ ꯂꯤꯁꯤꯡ ꯇꯔꯥꯃꯉꯥꯃꯨꯛ ꯀꯥꯏꯊꯣꯛꯈꯤ ꯑꯗꯨꯕꯨ ꯁꯟꯁꯥ ꯌꯣꯛꯄꯁꯤꯅ ꯑꯗꯨꯛꯀꯤ ꯃꯇꯤꯛ ꯑꯩꯈꯣꯏꯗ ꯀꯥꯅꯕꯁꯨ ꯄꯤ ꯑꯗꯨꯒ ꯃꯆꯥꯁꯨ ꯄꯤ ꯁꯪꯒꯣꯝꯁꯨ ꯄꯤ ꯑꯗꯨꯒ ꯄꯩꯁꯥꯁꯨ ꯐꯪꯉꯤ